ꯍꯂꯣ ꯀꯅꯥ ꯑꯣꯏꯕꯤꯒꯗꯕꯅꯣ ꯑꯥ ꯑꯣ ꯑ ꯎꯝ

ꯑꯗꯨꯗ ꯃꯣꯏꯒꯤ ꯒꯥꯔꯤꯁꯦ ꯍꯧꯖꯤꯛ ꯐꯤꯠ ꯀꯨꯟꯃꯉꯥꯃꯨꯛ ꯃꯈꯥꯗꯅꯦꯕ ꯇꯥꯈ꯭ꯔꯤꯗꯣ ꯑꯗꯨ ꯅꯠꯇ꯭ꯔꯗꯤ ꯃꯤ ꯑꯃꯕꯨꯗꯤ ꯅꯨꯄꯤ ꯑꯃꯕꯨꯗꯤ ꯁꯤꯔꯦꯕ ꯉꯔꯥꯡꯁꯦ ꯃꯣꯏ ꯄꯨꯂꯞꯅ ꯃꯤ ꯇꯔꯦꯠꯂꯥ ꯅꯤꯄꯥꯟꯂꯥ ꯇꯣꯡꯉꯝꯕꯅꯦ ꯑꯗ ꯒꯥꯔꯤꯗꯨ ꯄꯨꯔꯥ ꯂꯧꯁꯤꯟꯕ ꯌꯥꯗ꯭ꯔꯦ ꯒꯥꯔꯤꯁꯨ ꯃꯃꯥꯏꯁꯨ ꯀꯥꯏꯔꯦ ꯑꯗꯨꯒ ꯃꯥꯏ ꯕ꯭ꯔꯦꯛ ꯐꯦꯜꯗꯤ ꯑꯣꯏꯔꯛꯞ ꯃꯥꯜꯂꯦꯕ ꯒꯥꯔꯤꯗꯣ ꯑꯗꯨꯗ ꯍꯧꯖꯤꯛꯀꯤ ꯍꯥ ꯁꯥꯔ ꯃꯥꯔꯨꯇꯤ ꯚꯦꯟꯅꯦ ꯁꯥꯔ ꯑ ꯁꯥꯔ ꯃꯣꯏ ꯃꯉꯥ ꯃꯥꯜꯂꯦ ꯁꯥꯔ ꯗ꯭ꯔꯥꯏꯚꯔꯒ ꯌꯥꯎꯔꯒ ꯇꯔꯨꯛꯅꯦꯕ ꯇꯣꯡꯉꯛꯏꯗꯣ ꯑꯗꯨꯒ ꯍꯧꯖꯤꯛꯀꯤ ꯑꯍꯟ ꯑꯣꯏꯕ ꯗ꯭ꯔꯥꯏꯚꯔꯁꯤꯅ ꯆꯍꯤ ꯀꯨꯟꯊ꯭ꯔꯥꯃꯨꯛꯀꯤ ꯅꯨꯄꯥꯅꯦꯕꯀꯣ ꯑꯗꯨꯒ ꯍꯧꯖꯤꯛꯀꯤ ꯑꯗꯨꯗ ꯒꯥꯔꯤꯗ ꯇꯣꯡꯉꯤꯁꯦ ꯅꯨꯄꯤ ꯑꯍꯨꯝꯅꯦ ꯑꯗꯨꯒ ꯅꯨꯄꯥ ꯑꯅꯤ ꯅꯨꯄꯥ ꯑꯅꯤꯁꯤꯗ ꯑꯃꯁꯤꯅ ꯅꯨꯄꯥꯁꯤꯅ ꯆꯍꯤ ꯃꯔꯤꯒꯤ ꯑꯉꯥꯡꯅꯦꯕ

ꯑꯗꯨꯒ ꯅꯨꯄꯤ ꯑꯃꯗꯤ ꯁꯤꯌꯦ ꯑꯗꯨ ꯅꯨꯄꯤꯗꯣ ꯑꯥ ꯂꯩꯇ꯭ꯔꯤꯁꯦ ꯅꯨꯄꯤꯅꯦ ꯁꯥꯔ ꯆꯍꯤꯁꯦ ꯑꯩꯅ ꯈꯟꯕꯗ ꯆꯍꯤ ꯅꯤꯐꯨꯃꯉꯥꯒꯨꯝꯕ ꯃꯥꯜꯂꯤ ꯑꯗꯨ ꯃꯥꯁꯦ ꯃꯃꯥꯡꯗ ꯇꯣꯡꯕ ꯃꯥꯜꯂꯦꯕ ꯁꯥꯔ ꯃꯃꯥꯡ ꯇꯣꯡꯕꯁꯤꯗ ꯒꯥꯔꯤꯒꯤ ꯍꯤꯠꯇꯨꯅ ꯍꯥꯏꯗꯤ ꯀꯃꯥꯏ ꯇꯧꯕꯅꯣꯗꯤ ꯈꯪꯗ꯭ꯔꯦ ꯃꯃꯥꯡꯒꯤ ꯂꯩꯕ ꯗꯥꯁꯕꯣꯔꯠꯇꯨꯅ ꯃꯥꯒꯤ ꯊꯕꯥꯛꯇ ꯊꯣꯝꯕꯩꯔꯥ ꯃꯀꯣꯛꯇ ꯊꯣꯝꯕꯩꯔꯥꯗꯤ ꯈꯪꯗꯦꯕ ꯁꯥꯔ ꯆꯞ ꯆꯥꯕꯤꯗꯤ ꯑꯗꯨꯃꯥꯏ ꯇꯧꯔꯒ ꯃꯥꯁꯦ ꯈꯨꯗꯛꯇ ꯁꯤ ꯑꯩꯈꯣꯏꯅ ꯄꯨꯂꯤꯁꯈꯩꯅ ꯊꯥꯡꯗ꯭ꯔꯤꯉꯩ ꯃꯃꯥꯡꯗ ꯃꯥꯗꯤ ꯒꯥꯔꯤ ꯃꯅꯨꯡꯗ ꯁꯤ ꯂꯩꯔꯝꯃꯦꯕ ꯑꯗꯒꯤ ꯑꯩꯈꯣꯏꯅ ꯑꯅꯥꯕ ꯃꯌꯥꯝꯁꯦ ꯑꯃꯨꯛꯀ ꯍꯣꯁꯄꯤꯇꯥꯜꯗ ꯄꯨꯈꯠꯂꯦ ꯑꯗꯨꯒ ꯑꯩꯈꯣꯏꯒꯤ ꯀꯥꯔꯠ ꯌꯥꯎꯕꯗꯨꯗ ꯃꯣꯏꯒꯤ ꯐꯣꯟ ꯅꯝꯕꯔꯒꯨꯝꯕ ꯀꯩꯅꯣ ꯌꯥꯎꯕꯗꯣ ꯑꯗꯨꯗ ꯄꯨꯂꯤꯁꯅ ꯇꯧꯔꯒ ꯐꯣꯟ ꯇꯧꯔꯒ ꯃꯣꯏꯒꯤ ꯐꯦꯃꯤꯂꯤꯗꯁꯨ ꯂꯣꯏꯅ ꯍꯥꯏꯕꯤꯈ꯭ꯔꯕꯅꯦꯕ ꯍꯥꯏꯗꯤ ꯍꯣꯁꯄꯤꯇꯥꯜ ꯂꯥꯛꯑꯒ ꯎꯅꯅꯕ ꯃꯣꯏꯁꯦ ꯑꯦ ꯑꯗꯨ ꯀꯩꯅꯣ ꯀꯩꯅꯣ ꯀꯩ ꯀꯩ ꯍꯥꯏꯕ ꯂꯝꯗꯣ ꯃꯣꯔꯦꯗꯒꯤ ꯃꯥꯜꯂꯦꯕ ꯃꯣꯔꯦꯔꯣꯝꯗꯒꯤ ꯊꯣꯔꯛꯄꯗꯅꯤ ꯑꯥ ꯅꯠꯇꯦ ꯅꯠꯇꯦ ꯅꯠꯇꯦ ꯃꯣꯔꯦꯗꯒꯤ ꯏꯝꯐꯥꯜꯂꯣꯝꯗ ꯊꯣꯛꯂꯛꯄ ꯒꯥꯔꯤ ꯑꯣꯏꯗꯣꯏꯅꯤ ꯃꯣꯏꯁꯦ ꯐꯦꯃꯤꯂꯤꯅꯤ ꯍꯥꯏ ꯑꯗꯣ ꯄꯨꯂꯞꯁꯦꯀꯣ ꯄꯨꯂꯞꯁꯦ ꯐꯦꯃꯤꯂꯤꯅꯤ ꯑꯗꯨꯗ ꯑꯃꯗꯤ ꯂꯩꯇ꯭ꯔꯦ ꯌꯥꯝ ꯅꯨꯡꯉꯥꯏꯇꯦ ꯎꯕꯗ ꯑꯉꯥꯡꯁꯨ ꯀꯥꯞꯄꯗꯣ ꯎꯕꯗꯀꯣ ꯌꯥꯝ ꯅꯨꯡꯉꯥꯏꯇꯦ

ꯑꯁꯣꯛꯄꯁꯤꯡꯗꯣ ꯍꯧꯖꯤꯛ ꯀꯛꯆꯤꯡꯒꯤ ꯃꯣꯏꯒꯤ ꯍꯣꯁꯄꯤꯇꯥꯜ ꯑꯃ ꯂꯩꯕꯗꯣ ꯖꯤꯕꯟ ꯍꯣꯁꯄꯤꯇꯥꯜꯗ ꯂꯣꯏ ꯊꯥꯈ꯭ꯔꯕꯅꯦꯕ ꯑ ꯖꯤꯕꯟ ꯍꯣꯁꯄꯤꯇꯥꯜ ꯍꯥꯏꯅ ꯀꯛꯆꯤꯡꯗ ꯂꯩꯕꯗꯣ ꯑꯗ ꯂꯣꯏ ꯊꯥꯈ꯭ꯔꯕꯅꯦꯕ ꯑꯁꯣꯛꯄꯁꯤꯡꯗꯣ ꯑꯗꯨꯒ ꯑꯁꯤꯕꯗꯨꯗꯤ ꯄꯨꯂꯤꯁꯅ ꯑꯗꯨꯝ ꯄꯨꯈꯔꯦ ꯃꯣꯏ ꯃꯣꯔꯛꯇ ꯊꯝꯃꯦ ꯍꯥꯏꯕꯅꯦ ꯑꯗꯨ ꯔꯤꯝꯁꯀꯤꯗꯔꯥ ꯖꯦꯅꯤꯝꯁꯀꯤꯗꯔꯥ ꯊꯝꯃꯝꯃꯅꯤ ꯑꯗꯨꯒꯤꯗꯤ ꯑꯩ ꯈꯪꯗ꯭ꯔꯦ ꯁꯥꯔ ꯆꯞ ꯆꯥꯅ ꯄꯨꯂꯤꯁꯇ ꯑ ꯐꯣꯇꯣꯕꯨꯗꯤ ꯀꯥꯞꯄꯦ ꯐꯣꯇꯣꯕꯨꯗꯤ ꯃꯌꯥꯝ ꯀꯥꯞꯄꯦꯕ ꯎꯝ ꯑꯣ ꯍꯣꯏ ꯍꯣꯏ ꯍꯣꯏ ꯎꯝ ꯀꯔꯤ ꯀꯔꯝꯕ ꯇꯤ ꯚꯤ ꯍꯥꯏꯕ ꯁꯥꯔꯒꯤꯗꯣ ꯑꯣꯀꯦ ꯑꯣꯀꯦ ꯃꯦꯗꯤꯌꯥꯒꯤꯅꯤꯀꯣ ꯑꯣ ꯑꯣ ꯑꯗꯨꯗ ꯑꯩ ꯁꯤꯒꯤ ꯅꯝꯕꯔꯗ ꯑꯗꯨꯝ ꯊꯥꯕ ꯌꯥꯒꯗ꯭ꯔꯥ ꯑꯇꯣꯞꯄ ꯅꯝꯕꯔ ꯂꯩꯕ꯭ꯔꯥ ꯁꯤꯒꯤ ꯅꯝꯕꯔꯗ ꯑꯗꯨꯝ ꯌꯥꯅꯤ ꯑꯩ ꯍꯧꯖꯤꯛ ꯑꯩ ꯑ ꯑ ꯑꯩ ꯍꯧꯖꯤꯛ ꯑꯗꯨꯝ ꯊꯥꯖꯔꯛꯀꯦ ꯑꯗꯨ ꯌꯥꯒꯗꯔꯥ ꯌꯦꯡꯉꯣ ꯐꯣꯇꯣꯗꯣ ꯑꯩ ꯃꯌꯥꯝ ꯀꯥꯞꯄꯅꯦꯕꯀꯣ ꯑ ꯑꯗꯨ ꯅꯣꯏ ꯑꯦ ꯑꯩꯒꯤ ꯃꯤꯡꯅ ꯔꯣꯍꯤꯠ ꯑꯩꯁꯤꯅ ꯇꯦꯡꯅꯧꯄꯜꯗ ꯑꯩꯁꯦ ꯇꯦꯡꯅꯧꯄꯜꯗ ꯂꯩꯕꯅꯦ ꯑꯗꯨ ꯑꯩꯁꯦ ꯗꯣꯛꯇꯔꯗ ꯆꯠꯂꯨꯕꯅꯦꯕ ꯑꯩꯈꯣꯏ ꯐꯦꯃꯤꯂꯤꯁꯦ ꯗꯣꯛꯇꯔꯗ ꯆꯠꯂꯒ ꯍꯜꯂꯛꯄꯗ ꯑꯉꯥꯡꯁꯦ ꯂꯝꯕꯤꯗ ꯇꯥꯔ ꯂꯩꯔꯝꯃꯦꯕꯀꯣ ꯇꯧꯔꯒ ꯊꯦꯡꯅꯔꯛꯄꯅꯦꯕ ꯑꯗꯨ ꯀꯅꯥꯅꯣ ꯍꯥꯏꯅ ꯇꯧꯔꯒ ꯑꯩꯈꯣꯏ ꯆꯪꯉꯒ ꯌꯦꯡꯕꯗ ꯁꯨꯃꯥꯏ ꯇꯧꯈꯤꯕꯅꯦ ꯁꯥꯔ ꯑꯗꯨ ꯁꯥꯔ ꯁꯤꯒꯤ ꯀꯩꯅꯣ ꯐꯣꯇꯣ ꯑꯀꯥꯞꯄꯗꯣ ꯐꯣꯇꯣꯁꯦ ꯑꯩꯉꯣꯟꯗ ꯇꯔꯥꯅꯤꯊꯣꯏꯃꯨꯛ ꯌꯥꯎꯋꯦꯕꯀꯣ ꯑꯗꯨ ꯄꯨꯂꯞ ꯑꯗꯨꯝ ꯊꯥꯖꯔꯛꯑꯒꯦ ꯁꯥꯔꯗ ꯑꯗꯨ ꯐꯣꯇꯣꯗꯨ ꯇꯤ ꯚꯤꯗ ꯍꯥꯞꯄꯛꯇꯣꯏꯔꯥꯕ ꯑꯗꯨꯗꯣ ꯑꯣꯀꯦ ꯑꯣꯀꯦ ꯑ ꯑꯣꯀꯦ ꯑꯣꯀꯦ ꯍꯣꯏ ꯍꯣꯏ ꯁꯥꯔ ꯐꯔꯦ ꯐꯔꯦ ꯌꯥꯝ ꯅꯨꯡꯉꯥꯏꯖꯔꯦ ꯁꯥꯔ ꯎꯝ ꯎꯝ ꯊꯝꯖꯔꯒꯦ ꯁꯥꯔ